ꯑꯩꯅ ꯐꯣꯟ ꯇꯧꯖꯔꯛꯏꯁꯤ ꯃꯅꯤꯄꯨꯔ ꯀꯦꯞ ꯁꯥꯔꯕꯤꯁꯀꯤ ꯀꯟꯇ꯭ꯔꯣꯜ ꯔꯨꯝ ꯑꯣꯏꯕꯤꯔꯕ꯭ꯔꯥ ꯁꯨꯝꯗꯧꯕꯅꯤ ꯑꯩꯁꯤ ꯑꯩꯈꯣꯏ ꯐꯦꯃꯤꯂꯤ ꯄꯨꯟꯅ ꯅꯍꯥꯟ ꯀꯁꯥꯔꯗꯒꯤ ꯊꯨꯡꯂꯕꯅꯤ ꯑꯗꯣ ꯍꯣꯇꯦꯜ ꯏꯃꯣꯂꯦꯁꯇ ꯍꯧꯖꯤꯛ ꯔꯨꯝ ꯑꯅꯤ ꯕꯨꯛ ꯇꯧꯗꯨꯅ ꯑꯩꯈꯣꯏ ꯐꯦꯃꯤꯂꯤ ꯄꯨꯟꯅ ꯂꯩꯕꯅꯤ ꯑꯗꯣ ꯑꯩꯈꯣꯏ ꯐꯦꯃꯤꯂꯤꯁꯦ ꯀꯣꯏꯕ ꯂꯥꯛꯄꯅꯦ ꯂꯝ ꯌꯦꯡꯕ ꯑꯗꯣ ꯁꯣꯝꯒꯤ ꯀꯩꯅꯣꯒꯤ ꯃꯅꯤꯄꯨꯔ ꯀꯦꯞ ꯁꯔꯕꯤꯁꯇ ꯇꯦꯛꯁꯤ ꯅꯝꯕꯔ ꯑꯦꯝ ꯑꯦꯟ ꯖꯤꯔꯣ ꯁꯤꯛꯁ ꯑꯦꯜ ꯑꯦ ꯋꯥꯟ ꯅꯥꯏꯟ ꯁꯕꯦꯟ ꯐꯥꯏꯞ ꯍꯥꯏꯕ ꯇꯦꯛꯁꯤ ꯑꯁꯤ ꯑꯩꯈꯣꯏꯅ ꯕꯨꯛ ꯇꯧꯖꯈꯤꯕꯅꯤ ꯑꯗꯣ ꯑꯩꯈꯣꯏꯅ ꯃꯉꯣꯟꯗ ꯉꯁꯤ ꯑꯁꯤ ꯃꯣꯏꯔꯥꯡꯗ ꯆꯠꯅꯕꯒꯤꯗꯃꯛꯇ ꯍꯥꯏꯖꯈꯤꯕꯅꯤ ꯑꯗꯣ ꯃꯥꯁꯦ ꯑꯩꯈꯣꯏꯅ ꯃꯣꯏꯔꯥꯡꯗ ꯆꯠꯄ ꯃꯇꯝꯗ ꯑꯌꯨꯛꯀꯤ ꯄꯨꯡ ꯇꯔꯦꯠ ꯅꯪꯅꯕꯒꯤꯗꯃꯛꯇ ꯍꯣꯇꯦꯜ ꯑꯁꯤꯗ ꯂꯥꯛꯄꯤꯌꯣ ꯍꯥꯏꯖꯈꯤꯕꯅꯤ ꯑꯗꯣ ꯃꯥꯁꯦ ꯍꯣꯇꯦꯜꯁꯤꯗꯁꯨ ꯂꯥꯛꯇ꯭ꯔꯦ ꯃꯥꯒꯤ ꯐꯣꯟꯗꯁꯨ ꯑꯩꯈꯣꯏꯅ ꯀꯣꯜ ꯇꯧꯕ ꯃꯇꯝꯗ ꯐꯣꯟ ꯀꯣꯜ ꯑꯗꯨ ꯃꯥꯒ ꯔꯤꯁꯤꯞ ꯇꯧꯕ ꯐꯪꯗ꯭ꯔꯦ ꯑꯗꯨꯅ ꯃꯔꯝ ꯑꯁꯤꯅ ꯑꯩꯈꯣꯏ ꯐꯦꯃꯤꯂꯤ ꯄꯨꯟꯅ ꯍꯣꯇꯦꯜ ꯃꯃꯥꯡꯁꯤꯗ ꯉꯁꯥꯏꯗꯒꯤ ꯂꯦꯞꯇꯨꯅ ꯉꯥꯏꯗꯨꯅ ꯂꯩꯔꯦ ꯌꯥꯔꯒꯗꯤ ꯀꯟꯇ꯭ꯔꯣꯜ ꯔꯨꯝꯒꯤ ꯃꯥꯏꯀꯩꯗꯒꯤ ꯀꯦꯞ ꯅꯝꯕꯔ ꯑꯦꯝ ꯑꯦꯟ ꯖꯤꯔꯣ ꯁꯤꯛꯁ ꯑꯦꯜ ꯑꯦ ꯋꯥꯟ ꯅꯥꯏꯟ ꯁꯕꯦꯟ ꯐꯥꯏꯞ ꯍꯥꯏꯔꯤꯕ ꯑꯁꯤꯗ ꯄꯥꯎ ꯑꯝꯇ ꯐꯥꯎꯕꯤꯗꯨꯅ ꯑꯀꯨꯞꯄ ꯃꯔꯣꯜꯗꯨ ꯑꯩꯈꯣꯏꯗ ꯑꯝꯇ ꯈꯪꯍꯟꯕꯤꯔꯛꯅꯕ ꯅꯤꯡꯁꯤꯡꯖꯔꯤ